ꯄꯥꯡꯒꯜ ꯌꯥꯝꯅ ꯋꯥꯕ ꯑꯃꯁꯨꯡ ꯁꯦꯜ ꯌꯥꯝꯅ ꯆꯪꯕꯅ ꯃꯔꯝ ꯑꯣꯏꯔꯒ ꯃꯤꯑꯣꯏ ꯀꯌꯥꯅ ꯌꯥꯎꯗꯅꯕ ꯍꯥꯏꯔꯛꯏ ꯃꯔꯝ ꯈꯔ ꯍꯥꯏꯔꯒꯗꯤ ꯂꯧ ꯎꯕ ꯃꯇꯝꯗ ꯃꯇꯝ ꯆꯥꯅ ꯏꯁꯤꯡ ꯐꯪꯗꯕꯁꯨ ꯃꯌꯣꯛꯅꯍꯜꯂꯤ ꯑꯃꯁꯨꯡ ꯃꯥꯒꯤ ꯃꯇꯝ ꯆꯥꯅ ꯍꯨꯟꯅꯕ ꯍꯣꯠꯅꯕꯗ ꯐꯧ ꯑꯇꯣꯞꯄ ꯍꯨꯟꯅꯕ ꯑꯇꯣꯞꯄꯗꯒꯤ ꯂꯧꯕ ꯃꯇꯝꯗꯁꯨ ꯄꯩꯁꯥ ꯆꯪꯕ ꯑꯃꯁꯨꯡ ꯂꯧ ꯍꯨꯜꯂꯕ ꯃꯇꯨꯡ ꯍꯥꯔ ꯆꯥꯏꯕ ꯃꯇꯝꯗ ꯁꯦꯜ ꯆꯪꯕ ꯑꯃꯁꯨꯡ ꯂꯤꯡꯕ ꯇꯥꯔꯒꯅ ꯂꯤꯡꯕ ꯃꯇꯝꯗ ꯂꯧꯍꯣꯟ ꯑꯇꯣꯞꯄꯗꯒꯤ ꯂꯩꯕ ꯂꯩꯕ ꯃꯇꯝꯗ ꯁꯦꯜ ꯆꯪꯕ ꯑꯃꯁꯨꯡ ꯄꯦꯡꯕ ꯑꯃꯨꯛ ꯃꯥꯌꯣꯛꯅꯍꯜꯂꯤ ꯃꯁꯤꯅ ꯄꯥꯡꯒꯜꯁꯨ ꯌꯥꯝꯅ ꯋꯥꯍꯜꯂꯤ ꯑꯃꯁꯨꯡ ꯍꯥꯔ ꯆꯥꯏꯔꯛꯄ ꯃꯇꯝꯗ ꯑꯃꯛ ꯑꯅꯤꯔꯛ ꯆꯥꯏ ꯆꯥꯏꯕ ꯃꯇꯝꯁꯤꯗ ꯄꯩꯁꯥ ꯌꯥꯝꯅ ꯆꯪꯉꯤ ꯃꯔꯝ ꯑꯁꯤꯅ ꯃꯤꯑꯣꯏꯕ ꯀꯌꯥꯅ ꯌꯥꯎꯗꯅꯕ ꯍꯥꯏꯔꯛꯏ ꯂꯧ ꯎꯕ ꯃꯇꯝꯗ ꯂꯧ ꯈꯥꯎꯔꯝꯗꯥꯏ ꯃꯇꯝ ꯑꯃꯨꯛ ꯇꯤꯟ ꯇꯥꯕ ꯌꯦꯡꯉꯤ ꯌꯦꯡꯕ ꯃꯇꯝꯗ ꯑꯃꯨꯛ ꯇꯤꯟ ꯇꯥꯔꯛꯄ ꯇꯥꯔꯒꯗꯤ ꯍꯤꯗꯥꯛ ꯑꯃꯨꯛ ꯀꯥꯞꯄꯤ ꯍꯤꯗꯥꯛ ꯀꯥꯞꯅꯕ ꯃꯇꯝꯗ ꯍꯤꯗꯥꯛ ꯂꯧꯅꯕꯒꯤꯗꯃꯛ ꯁꯦꯜ ꯆꯪꯉꯤ ꯑꯃꯁꯨꯡ ꯀꯥꯞꯈ꯭ꯔꯕ ꯃꯇꯝꯗꯁꯨ ꯇꯤꯟ ꯇꯥꯕ ꯑꯃꯨꯛ ꯌꯦꯡꯕ ꯆꯠꯅꯩ ꯆꯠꯄ ꯑꯁꯤꯗꯁꯨ ꯌꯥꯝꯅ ꯑꯋꯥꯕꯁꯨ ꯃꯥꯌꯣꯛꯅꯩ ꯂꯧ ꯈꯥꯎꯔꯝꯗꯥꯏ ꯃꯇꯝꯗꯁꯨ ꯇꯤꯟ ꯇꯥꯔꯛꯄ ꯌꯥꯎꯋꯤ ꯇꯥꯔꯛꯄ ꯃꯇꯝꯗ ꯑꯩꯈꯣꯏꯅ ꯍꯤꯗꯥꯛ ꯑꯃꯨꯛ ꯍꯜꯂꯒ ꯀꯥꯞꯄꯤ ꯍꯤꯗꯥꯛ ꯑꯃꯨꯛ ꯍꯜꯂ ꯀꯥꯞꯄ ꯃꯇꯝꯗꯁꯨ ꯍꯤꯗꯥꯛ ꯂꯧꯅꯕꯒꯤꯗꯃꯛꯇ ꯁꯦꯜ ꯆꯧꯉꯤ ꯑꯃꯁꯨꯡ ꯐꯧ ꯃꯨꯜꯂꯛꯑꯕ ꯃꯇꯨꯡ ꯐꯧ ꯃꯨꯜꯂꯛꯑꯕ ꯃꯇꯨꯡꯗ ꯑꯃꯨꯛ ꯈꯥꯎꯋꯤ ꯈꯥꯎꯕ ꯃꯇꯝꯗ ꯃꯤ ꯑꯃꯨꯛ ꯂꯧꯋꯤ ꯃꯤ ꯅꯦꯛꯑꯕ ꯃꯇꯨꯡ ꯃꯤ ꯅꯦꯛꯄꯒꯤꯃꯛꯇ ꯄꯩꯁꯥ ꯆꯪꯉꯤ ꯑꯃꯁꯨꯡ ꯅꯥꯃꯠ ꯅꯥꯃꯠ ꯑꯅꯤꯗꯒꯤ ꯑꯍꯨꯝ ꯐꯥꯎꯕ ꯑꯗꯨꯝ ꯆꯪꯉꯤ ꯅꯃꯠ ꯆꯪꯂꯤꯕ ꯃꯇꯤꯛꯀꯤ ꯄꯩꯁꯥꯁꯨ ꯑꯗꯨꯝ ꯍꯦꯟꯅ ꯆꯪꯉꯤ ꯂꯧ ꯈꯥꯎꯕ ꯂꯣꯏꯔꯕ ꯃꯇꯝꯗ ꯑꯃꯨꯛ ꯐꯧꯕꯣꯝ ꯇꯨꯞꯄꯤ ꯇꯨꯞꯄ ꯃꯇꯝꯗ ꯄꯥꯡꯒꯜꯁꯨ ꯌꯥꯝꯅ ꯆꯪꯉꯤ ꯃꯤ ꯌꯥꯝꯗ꯭ꯔꯤꯕ ꯃꯈꯩ ꯋꯥꯕ ꯄꯥꯡꯒꯜ ꯆꯪꯉꯤ ꯑꯃꯁꯨꯡ ꯃꯤ ꯌꯥꯝꯂꯛꯄ ꯃꯇꯝꯗ ꯈꯤꯇꯪ ꯋꯥꯕ ꯍꯜꯂꯒꯁꯨ ꯋꯥꯕ ꯈꯔ ꯐꯔꯒꯁꯨ ꯄꯥꯡꯒꯜꯗꯤ ꯋꯥꯏ ꯑꯗꯨꯒ ꯂꯧ ꯌꯩꯕ ꯃꯇꯝꯗ ꯐꯣꯔꯁꯟ ꯆꯪꯉꯤ ꯍꯧꯖꯤꯛꯀꯤ ꯃꯇꯝꯗ

ꯀꯥ ꯍꯦꯟꯅ ꯉꯝꯂꯛꯇꯕ ꯉꯝꯂꯛꯇꯕꯒꯤ ꯃꯌꯣꯛꯅꯕ ꯀꯌꯥꯁꯨ ꯐꯥꯎꯋꯤ ꯂꯧ ꯌꯩꯕ ꯃꯇꯝꯗ ꯐꯣꯔꯁꯟꯅ ꯌꯩ ꯌꯩꯔꯕ ꯃꯇꯝꯗ ꯐꯧ ꯂꯧ ꯌꯩꯕ ꯂꯣꯏꯔꯕ ꯃꯇꯨꯡ ꯑꯃꯨꯛ ꯐꯣꯔꯁꯟꯅ ꯑꯃꯨꯛꯀ ꯐꯧ ꯆꯤꯡꯈꯠꯂꯤ ꯆꯤꯡꯈꯠꯄ ꯃꯇꯝꯗꯁꯨ ꯁꯦꯜ ꯌꯥꯝꯅ ꯆꯪꯉꯤ ꯁꯦꯜ ꯆꯪꯕꯅ ꯃꯔꯝ ꯑꯣꯏꯔꯒ

ꯆꯪꯈ꯭ꯔꯤꯕ ꯁꯦꯜꯁꯤꯡ ꯑꯗꯨꯒ ꯂꯣꯏꯔꯛꯂꯒ ꯐꯧꯁꯤꯡ ꯂꯣꯛꯄ ꯃꯇꯨꯡꯗ ꯄꯥꯊꯣꯛꯄ ꯍꯤꯁꯥꯞ ꯌꯦꯡꯕ ꯃꯇꯝꯗ ꯋꯥꯈꯤꯕ ꯑꯃꯁꯨꯡ ꯆꯪꯈꯤꯕ ꯁꯦꯜꯁꯤꯡ ꯄꯥꯊꯣꯛꯅꯕꯗ ꯑꯩꯈꯣꯏꯅ ꯐꯪꯂꯤꯕꯁꯤꯒ ꯌꯥꯝꯅ ꯈꯦꯠꯅꯕꯅ ꯃꯔꯝ ꯑꯣꯏꯔꯒ ꯄꯥꯡꯒꯜꯅ ꯍꯦꯟꯅ ꯆꯪꯈꯤꯕ ꯁꯦꯜꯅ ꯍꯦꯟꯅ ꯆꯪꯈꯤꯕ ꯑꯁꯤꯅ ꯃꯔꯝ ꯑꯣꯏꯔꯒ ꯏꯃꯨꯡ ꯃꯅꯨꯡꯁꯤꯡꯅ ꯎꯕ ꯏꯃꯨꯡ ꯏꯃꯨꯡ ꯃꯅꯨꯡꯁꯤꯡꯅ